ꯑꯩꯒꯤ ꯈ꯭ꯋꯥꯏꯗꯒꯤ ꯄꯥꯝꯖꯕ ꯁꯥꯟꯅꯔꯣꯏꯗꯤ ꯈꯥꯕꯤꯕꯅꯤ ꯃꯍꯥꯛ ꯑꯁꯤ ꯃꯍꯥꯛꯅ ꯁꯥꯟꯅꯔꯤꯕ ꯒꯦꯝ ꯃꯁꯥꯟꯅꯑꯤꯗꯤ ꯌꯨ ꯑꯦꯐ ꯁꯤ ꯑꯜꯇꯤꯃꯦꯠ ꯐꯥꯏꯇꯤꯡ ꯀ꯭ꯂꯕ ꯍꯥꯏꯕꯅꯤ ꯃꯍꯥꯛ ꯑꯁꯤꯅ ꯋꯥꯔꯜ ꯆꯦꯝꯄꯤꯌꯟ ꯑꯅꯤꯔꯛ ꯑꯣꯏꯈ꯭ꯔꯦ ꯃꯍꯥꯛ ꯑꯁꯤ ꯌꯥꯝꯅ ꯐꯥꯎꯕ ꯄ꯭ꯂꯦꯌꯥꯔ ꯑꯃꯅꯤ ꯋꯥꯔꯜꯗ ꯋꯥꯏꯗ ꯑꯣꯏꯅ ꯑꯃꯗꯤ ꯃꯍꯥꯛꯅ ꯋꯥꯔꯜꯗ ꯆꯦꯝꯄꯤꯌꯟ ꯀꯌꯥꯕꯨ ꯃꯥꯏꯊꯤꯕ ꯄꯤꯈ꯭ꯔꯦ ꯑꯃꯗꯤ ꯃꯍꯥꯛ ꯑꯁꯤ ꯏꯁꯂꯥꯝ ꯂꯥꯏꯅꯤꯡ ꯆꯠꯂꯤ ꯑꯃꯗꯤ ꯃꯍꯥꯛ ꯌꯥꯝꯅ ꯍꯣꯠꯅꯕ ꯀꯟꯕ ꯄ꯭ꯂꯦꯌꯔ ꯑꯃꯅꯤ ꯃꯍꯥꯛꯅ ꯃꯔꯝ ꯑꯣꯏꯔꯒ ꯁꯥꯇ꯭ꯔ ꯀꯌꯥꯗ ꯃꯣꯇꯤꯚꯦꯠ ꯄꯤꯗꯨꯅ ꯃꯍꯩꯔꯣꯏ ꯏꯁ꯭ꯄꯣꯔꯠꯁ ꯄꯔꯁꯟ ꯀꯌꯥ ꯑꯃ ꯐꯥꯎꯕ ꯉꯝꯍꯟꯂꯦ ꯑꯃꯗꯤ ꯃꯍꯥꯛꯅ ꯀꯣꯁ ꯑꯣꯏꯗꯨꯅ ꯇꯥꯛꯄꯤ ꯇꯝꯕꯤꯗꯨꯅ ꯃꯍꯥꯛꯀꯤ ꯃꯈꯥꯗ ꯍꯧꯖꯤꯛ ꯁꯥ ꯁꯥꯇ꯭ꯔꯥ ꯃꯍꯩꯔꯣꯏ ꯀꯌꯥ ꯑꯐꯥꯎ ꯑꯐꯥꯎꯕ ꯄ꯭ꯂꯦꯌꯥꯔ ꯑꯃ ꯑꯣꯏꯕ ꯉꯝꯂꯛꯂꯤ ꯌꯨ ꯑꯦꯐ ꯁꯤꯒꯤ ꯐꯤꯜꯗ ꯑꯃꯗꯤ ꯃꯍꯥꯛꯅ ꯌꯨ ꯑꯦꯐ ꯁꯤꯒꯤ ꯐꯤꯜꯗ ꯔꯦꯀꯣꯔꯗ ꯀꯌꯥ ꯊꯝꯂꯝꯃꯤ ꯑꯃꯗꯤ ꯀꯔꯤꯒꯨꯝꯕ ꯑꯩꯅ ꯃꯈꯣꯏꯒ ꯃꯍꯥꯛꯀꯥ ꯈꯥꯕꯤꯕꯀꯥ ꯎꯅꯕ ꯇꯥꯔꯒꯗꯤ ꯑꯩꯅ ꯃꯥꯉꯣꯟꯗ ꯍꯪꯅꯤꯡꯕ ꯋꯥꯍꯪ ꯈꯔꯥ ꯂꯩ ꯃꯗꯨꯁꯤꯡ ꯑꯗꯨꯗ ꯃꯍꯥꯛꯅ ꯀꯔꯝꯅ ꯑꯁꯤꯒꯨꯝꯂꯕ ꯌꯥꯝꯅ ꯆꯥꯎꯈꯔꯕ ꯋꯥꯔꯜꯗꯒꯤ ꯑꯣꯏꯕ ꯑꯁꯤꯗ ꯃꯍꯥꯛꯅ ꯆꯦꯝꯄꯤꯌꯟꯁꯤꯞ ꯑꯣꯏꯕ ꯉꯝꯂꯛꯂꯤꯕꯁꯤ ꯃꯇꯧ ꯀꯔꯝꯅ ꯍꯣꯠꯅꯔꯒ ꯑꯣꯏꯔꯛꯂꯤꯕꯅꯣ ꯍꯥꯏꯕꯁꯤꯃꯛ ꯑꯍꯥꯟꯕ ꯃꯛꯇꯗ ꯍꯪꯅꯤꯡꯏ ꯑꯃꯗꯤ ꯃꯍꯥꯛ ꯑꯁꯤꯕꯨ ꯀꯅꯥꯅ ꯇꯥꯛꯄꯤ ꯇꯝꯕꯤꯔꯛꯄꯅꯣ ꯍꯥꯏꯕ ꯑꯁꯤ ꯍꯪꯅꯤꯡꯏ ꯑꯃꯗꯤ ꯃꯇꯧ ꯀꯔꯝꯅ ꯑꯩꯁꯨ ꯑꯐꯥꯎꯕ ꯄ꯭ꯂꯦꯌꯔ ꯅꯠꯇ꯭ꯔꯒ ꯏꯁꯄꯣꯔꯠꯁ ꯄꯔꯁꯟ ꯑꯃ ꯋꯥꯔꯜꯗ ꯋꯥꯏꯗꯀꯤ ꯑꯣꯏꯅ ꯑꯣꯏꯕ ꯉꯝꯒꯅꯤ ꯍꯥꯏꯕ ꯋꯥꯍꯪ ꯑꯁꯤ ꯃꯥꯉꯣꯟꯗ ꯍꯪꯒꯅꯤ